ꯌꯦꯁ ꯇ꯭ꯋꯦꯟꯇꯤ ꯖꯨꯂꯥꯏ ꯇꯨ ꯊꯥꯎꯖꯟ ꯇꯨ ꯑꯦꯟ ꯁꯤꯛꯁꯇꯤꯟ ꯑꯣꯛꯇꯣꯕꯔ ꯇꯨ ꯊꯥꯎꯖꯟ ꯑꯩꯠ ꯁꯕꯦꯟꯇꯤꯟ ꯅꯣꯕꯦꯝꯕꯔ ꯇꯨ ꯊꯥꯎꯖꯟ ꯐꯤꯞꯇꯤꯟ ꯇ꯭ꯋꯦꯟꯇꯤ ꯁꯤꯛꯁ ꯖꯅꯋꯥꯔꯤ ꯇꯨ ꯊꯥꯎꯖꯟ ꯇ꯭ꯋꯦꯟꯇꯤ ꯋꯥꯟ ꯑꯦꯟ ꯇ꯭ꯋꯦꯟꯇꯤ ꯐꯥꯏꯕ ꯑꯒꯁ ꯇꯨ ꯊꯥꯎꯖꯟ ꯇ꯭ꯋꯦꯟꯇꯤ ꯊ꯭ꯔꯤ